ꯑꯣ ꯑꯩ ꯃꯐꯝꯁꯤꯗ ꯃꯅꯤꯄꯨꯔꯒꯤ ꯀꯔꯤ ꯀꯔꯥꯁꯤ ꯎꯗꯕ ꯌꯥꯝ ꯀꯨꯏꯔꯦ ꯑꯗꯣ ꯑꯃꯨꯛ ꯃꯅꯤꯄꯨꯔꯗ ꯆꯥꯛꯍꯥꯎ ꯐꯪꯏ ꯍꯥꯏꯅ ꯍꯥꯏꯅꯕꯗꯨ ꯑꯗꯨꯒꯤ ꯃꯔꯝꯗ ꯀꯔꯤꯒꯨꯝꯕ ꯈꯔꯗꯪ ꯈꯪꯖꯅꯤꯡꯕ ꯑꯗꯣ ꯍꯥꯏꯕꯤꯕ ꯌꯥꯗꯧꯔꯥ ꯆꯥꯛꯍꯥꯎꯗꯒꯤ ꯀꯔꯝ ꯀꯥꯔꯝꯕ ꯃꯈꯜ ꯃꯊꯦꯜꯒꯤ ꯑꯆꯥꯄꯣꯠ ꯁꯥ ꯌꯥꯕ ꯀꯃꯥꯏ ꯇꯧꯕ ꯑꯗꯨꯃꯁꯨ ꯍꯥꯏꯕꯤꯌꯨ ꯑꯌꯥꯝꯕꯅ ꯃꯅꯤꯄꯨꯔꯗ ꯆꯥꯛꯍꯥꯎꯁꯦ ꯀꯔꯝꯕ ꯃꯑꯣꯡꯗ ꯆꯥꯅꯕꯒꯦ ꯄꯨꯝꯅꯃꯛꯁꯦ ꯇꯥꯛꯄꯤꯕꯒꯤꯗꯃꯛꯇ ꯌꯥꯝ ꯊꯥꯒꯠꯆꯔꯤ